ꯑꯩꯈꯣꯏꯒꯤ ꯀꯦꯟꯗ꯭ꯔꯒꯤ ꯑꯦꯃꯦꯂꯦꯗꯤ ꯔꯥꯖꯦꯟꯅꯦ ꯑꯗꯨꯒ ꯃꯥꯒ ꯑꯩꯒ ꯏꯟꯇꯔꯦꯛꯁꯟ ꯑꯃꯨꯛꯇꯐꯥꯎ ꯇꯧꯗ꯭ꯔꯤ ꯑꯗꯨꯒ ꯃꯥꯅ ꯇꯧꯕ ꯊꯕꯛꯁꯤꯡꯁꯦ ꯑꯩ ꯎꯔꯦ ꯑꯗꯨ ꯑꯣꯏꯔꯁꯨ ꯃꯥꯅ ꯇꯧꯕ ꯊꯕꯛꯁꯤꯡꯁꯦ ꯁꯦꯇꯤꯁꯐꯥꯏ ꯑꯃꯠꯇ ꯑꯣꯏꯗꯦ ꯑꯃꯠꯇ ꯄꯥꯝꯗꯦ ꯃꯌꯥꯝꯅ ꯄꯥꯝꯗꯨꯅ ꯈꯟꯕꯤꯈꯤ ꯑꯩꯈꯣꯏꯒꯤ ꯑꯩꯈꯣꯏ ꯁꯥꯏꯠꯇꯒꯤ ꯑꯣꯏꯅ ꯁꯨꯡꯄꯥꯝ ꯄꯥꯝꯖꯗ꯭ꯔꯦ